ꯍꯜꯂꯣ ꯑꯩꯈꯣꯏꯒꯤ ꯍꯩ ꯔꯥ ꯌꯣꯟꯕꯈꯣꯏꯒꯤ ꯑꯣꯏꯕꯤꯔꯕ ꯀꯔꯤ ꯀꯔꯤ ꯍꯩ ꯃꯈꯜꯁꯨꯅ ꯐꯪꯕꯤꯒꯗ꯭ꯔꯣ ꯑꯩꯈꯣꯏꯒꯤꯁꯦ ꯕꯔꯠꯗꯦꯒꯤ ꯐ꯭ꯔꯨꯠꯁ ꯁꯂꯥꯗ ꯁꯦꯝꯕꯒꯤꯅꯦꯕ ꯑꯗꯨꯅ ꯑꯪꯒꯨꯔꯒꯨꯝꯕ ꯑꯗꯒꯤꯗꯤ ꯀꯣꯝꯂꯥꯒꯨꯝꯕ ꯑꯗꯣ ꯃꯃꯜꯗꯣ ꯆꯧꯔꯥꯛꯄ ꯑꯃ ꯍꯥꯏꯕꯤꯔꯛꯎꯅꯦ ꯁꯦꯝꯅ ꯀꯦꯖꯤꯗ ꯀꯌꯥ ꯄꯤꯔꯤꯅꯣ ꯎꯝ

ꯈꯪꯉꯦ ꯎꯝ ꯑꯣ ꯀꯩꯅꯣ ꯀꯤꯍꯣꯝꯒꯨꯝꯕꯗꯨꯗꯤ ꯌꯥꯎꯕꯤꯕ꯭ꯔꯥ ꯂꯐꯣꯏꯁꯤꯅ ꯀꯃꯥꯏꯅ ꯆꯠꯂꯤ ꯋꯦꯠ ꯑꯣꯟꯕ꯭ꯔꯥ ꯅꯠꯇꯔꯒꯅ ꯃꯥꯒꯤ ꯂꯐꯥꯡꯗ ꯑꯣꯏꯅ ꯌꯣꯟꯕꯤꯕ꯭ꯔꯥ ꯎꯝ ꯑꯗꯨꯒ ꯑꯦꯇꯣꯞ ꯑꯇꯣꯞꯄ ꯀꯔꯤ ꯀꯔꯤ ꯑꯈꯣꯏꯒꯤ ꯁꯤꯖꯟꯒꯤ ꯐ꯭ꯔꯨꯠ ꯅꯠꯇꯕ ꯀꯐꯣꯏꯒꯨꯝꯕ ꯆꯝꯄ꯭ꯔꯥ ꯀꯐꯣꯏꯁꯦ ꯃꯄꯥꯜꯗꯒꯤ ꯄꯨꯁꯜꯂꯛꯄ꯭ꯔꯣ ꯅꯠꯇꯔꯒ ꯑꯩꯈꯣꯏ ꯁ꯭ꯋꯥꯏꯒꯤ ꯑꯣꯏꯒꯗꯣꯏꯔꯣ ꯑꯣ ꯑꯗꯨꯗꯤ ꯌꯥꯟꯅꯔꯒ ꯂꯧꯔꯒꯦꯅꯦ ꯑꯩꯈꯣꯏꯁꯦ ꯈꯔ ꯌꯥꯝꯅ ꯂꯧꯅꯤꯡꯕ ꯍꯥꯏꯇꯥꯔꯦ ꯑꯗꯣ ꯑꯌꯥꯎꯕꯒꯩꯗ ꯑꯗꯨꯗꯣ ꯀꯦꯖꯤ ꯑꯍꯨꯝ ꯑꯍꯨꯝꯃꯨꯛꯀꯤ ꯆꯥꯡꯗ ꯐ꯭ꯔꯨꯠ ꯁꯂꯥꯗ ꯁꯦꯝꯒꯗꯣꯏꯅꯤꯅ ꯑꯃ ꯀꯦꯖꯤ ꯑꯃꯗ ꯌꯥꯝ ꯀꯩꯅꯣ ꯍꯩ ꯑꯃꯗ ꯌꯥꯝ ꯂꯧꯁꯟꯕꯗꯨꯁꯨ ꯌꯥꯝꯃꯟꯒꯗꯧꯕ ꯃꯥꯜꯂꯦꯕ ꯑꯗꯨꯅ ꯌꯥꯟꯅꯔꯒ ꯈꯔꯥ ꯂꯧꯒꯦ ꯑꯗꯣ ꯗꯨꯀꯥꯟꯁꯤ ꯄꯨꯡ ꯀꯌꯥꯗꯒꯤꯅ ꯀꯌꯥꯐꯥꯎꯕ ꯍꯥꯡꯕꯒꯦ ꯑꯣ ꯑꯗꯨ ꯑꯩꯈꯣꯏ ꯑꯗꯨꯝ ꯗꯨꯀꯥꯟꯗ ꯂꯥꯛꯑꯒ ꯍꯩꯗꯣ ꯑꯗꯨꯝ ꯑꯄꯥꯝꯕ ꯈꯟꯕ ꯈꯟꯂꯒ ꯑꯣꯟꯕ ꯌꯥꯒꯅꯤꯅ ꯎꯝ ꯑꯗꯨꯒ ꯊꯤꯟꯕꯒꯤꯗꯤ ꯄꯩꯁꯥ ꯇꯣꯉꯥꯟꯅ ꯂꯧꯕ꯭ꯔꯥ ꯅꯠꯇ꯭ꯔꯒ ꯀꯔꯃꯥꯏꯅ ꯇꯧꯕꯒꯦ ꯎꯝ ꯑꯗꯨꯗꯤ ꯑꯗꯨꯗꯤ ꯂꯥꯛꯑꯒ ꯑꯗꯨꯃꯥꯏꯅ ꯌꯦꯡꯉꯒꯦ ꯑꯗꯨꯒ ꯃꯌꯥꯝ ꯂꯧꯕꯒꯤ ꯃꯃꯜ ꯈꯔ ꯌꯦꯡꯕꯤꯌꯣ ꯑꯇꯩ ꯍꯩ ꯅꯠꯇꯕ ꯑꯇꯣꯞꯄ ꯄꯣꯠꯇꯤ ꯌꯥꯎꯕꯤꯕ꯭ꯔꯣ

ꯑꯣ ꯀꯩꯅꯣꯗꯤ ꯀꯔꯤꯑꯌꯦ ꯑꯋꯥꯊꯕꯤꯒꯨꯝꯕ ꯇꯥꯔꯕꯨꯁꯀꯨꯝꯕ ꯑꯗꯒꯤ ꯆꯝꯄ꯭ꯔꯥ ꯑꯗꯨ ꯑꯗꯨꯒꯨꯝꯕꯗꯨꯁꯨ ꯑꯗꯨꯝ ꯑꯩꯈꯣꯏꯅ ꯃꯃꯤꯡ ꯄꯟꯕ ꯀꯥꯎꯔꯁꯨ ꯗꯨꯀꯥꯟ ꯌꯧꯔꯛꯑꯒ ꯑꯗꯨꯝ ꯑꯗꯨꯃꯥꯏꯅ ꯐ꯭ꯔꯨꯠ ꯁꯂꯥꯗꯇ ꯍꯥꯞꯄ ꯌꯥꯕ ꯈꯔ ꯁꯣꯝꯅꯁꯨ ꯈꯔ ꯍꯥꯏꯕꯤꯔꯛꯑꯣ ꯇꯥꯡ ꯇꯔꯥ ꯇꯔꯨꯛꯀꯤ ꯑꯣꯏꯗꯣꯏꯅꯤ ꯇꯥꯡ ꯇꯔꯥ ꯃꯉꯥꯗꯗꯤ ꯌꯨꯝꯗ ꯌꯧꯔꯛꯍꯟꯅꯤꯡꯉꯦꯕ ꯍꯩ ꯔꯥ ꯁꯤꯡꯁꯦ ꯍꯣꯏ ꯑꯗꯨꯗꯤ ꯗꯨꯀꯥꯟꯗ ꯗꯨꯀꯥꯟꯗ ꯂꯥꯛꯄꯁꯦ ꯇꯥꯡ ꯇꯔꯥꯃꯉꯥꯗ ꯑꯣꯏꯅ ꯂꯥꯛꯑꯒꯦ ꯑꯗꯨꯒ ꯂꯥꯛꯑꯝꯗꯥꯏꯗꯨꯗ ꯑꯃꯨꯛꯇꯪ ꯄꯥꯎ ꯐꯥꯎꯅꯔꯒ ꯍꯥꯏꯕꯗꯤ ꯗꯨꯀꯥꯟꯒꯤ ꯖꯒꯥꯗꯣ ꯈꯪꯅꯕ ꯐꯣꯟ ꯇꯧꯖꯔꯛꯑꯒꯦ ꯎꯝ ꯑꯗꯨꯗꯤ ꯌꯥꯝ ꯅꯨꯡꯉꯥꯏꯖꯔꯦ ꯊꯝꯖꯔꯒꯦ